ꯑꯣ ꯍꯜꯂꯣ ꯑꯁꯤ ꯅꯣꯏꯁ ꯅꯣꯏꯁ ꯑꯣꯏꯕꯤꯔꯕ꯭ꯔ ꯑꯗꯨ ꯉꯁꯤ ꯑꯩ ꯑꯌꯨꯛꯇ ꯑꯩꯒꯤ ꯊꯕꯥꯛꯇ ꯑꯗꯨꯝ ꯌꯥꯝ ꯊꯤꯟ ꯅꯥꯔꯒ ꯂꯩꯔꯦꯕ ꯍꯧꯖꯤꯛꯐꯥꯎ ꯀꯔꯤ ꯑꯣꯏꯕ ꯖꯥꯔꯀꯣ ꯑꯩ ꯀꯤꯕ ꯐꯥꯎꯔꯦ ꯑꯁꯤꯗꯤ ꯍꯥꯟꯅꯗꯤ ꯑꯗꯨꯝ ꯑꯩꯁꯨ ꯈꯪꯗ꯭ꯔꯦ ꯀꯣ ꯈꯪꯍꯧꯗ꯭ꯔꯦꯕ ꯀꯣ ꯉꯁꯤꯅ ꯌꯥꯝ ꯊꯤꯅ ꯅꯥꯕꯒꯤ ꯋꯥꯅꯤ ꯉꯁꯤꯒꯤ ꯑꯌꯨꯛꯇꯒꯤ ꯍꯧꯖꯤꯛꯐꯥꯎ ꯅꯥꯔꯒ ꯂꯩꯔꯦ ꯄꯨꯛꯇꯗꯤ ꯍꯣꯏ ꯄꯨꯛꯇꯁꯨ ꯈꯔ ꯈꯔꯗꯤ ꯅꯥꯏꯌꯦ ꯑꯗꯨ ꯊꯕꯥꯛꯇ ꯌꯥꯝꯊꯤꯅ ꯅꯥꯕꯒꯤ ꯄꯨꯛꯇ ꯅꯥꯕꯁꯦ ꯑꯗꯨꯝ ꯈꯪꯗꯕ ꯑꯩꯈꯣꯏꯅ ꯑꯩꯅ ꯄꯨꯛꯅꯗꯤ ꯍꯣꯏ ꯑꯗꯨꯝ ꯍ ꯀꯩ ꯍꯥꯏꯕ ꯑꯗꯨ ꯍꯣꯏ ꯁꯣꯔ ꯍꯣꯟꯕꯁꯨ ꯈꯔꯗꯤ ꯁꯣꯛꯄꯅꯦ ꯑꯗꯨ ꯌꯥꯝ ꯋꯥꯕꯗꯤ ꯅꯠꯇꯦ ꯑ ꯍꯣꯏ ꯍꯣꯏ ꯑꯩ ꯍꯧꯖꯤꯛꯁꯦ ꯑꯩꯒꯤ ꯃꯐꯝꯗ ꯇꯦꯛꯁꯤꯁꯨ ꯌꯥꯝ ꯊꯤꯕ ꯌꯥꯝ ꯋꯥꯕꯀꯣ ꯑꯗꯨꯒꯤ ꯍꯣꯏ ꯑꯩꯒꯤ ꯗꯤꯁꯇ꯭ꯔꯤꯛꯇ ꯑꯩꯈꯣꯏ ꯖꯤꯂꯥꯗꯁꯨ ꯂꯩꯗꯤ ꯂꯩꯌꯦ ꯑꯦꯛꯁꯔꯦꯒꯤ ꯃꯐꯝꯗꯤ

ꯍꯣꯏ ꯑꯣ ꯑꯩꯗꯤ ꯄꯦꯟ ꯀꯤꯂꯔ ꯆꯥꯔꯒꯦ ꯍꯥꯏꯅ ꯅꯣꯏꯕꯨ ꯄꯦꯟ ꯀꯤꯂꯔ ꯀꯔꯤ ꯆꯥꯒꯦꯔ ꯍꯪꯒꯦ ꯇꯧꯕ ꯀꯣ ꯑꯣ ꯍꯣꯏ ꯍꯣꯏ ꯑꯗꯨꯗꯤ ꯑꯩ ꯑꯦꯛꯁꯔꯦꯗꯣ ꯑꯗꯨꯝ ꯆꯠꯂꯒ ꯇꯧꯔꯒꯦꯗ ꯍꯣꯏ ꯍꯣꯏ ꯌꯥꯝ ꯅꯨꯡꯉꯥꯏꯔꯦ ꯊꯝꯃꯒꯦ